ꯈꯨꯟ ꯇ꯭ꯔꯥꯕꯦꯜꯂꯤꯡ ꯇꯧꯕꯁꯦ ꯌꯥꯝ ꯅꯨꯡꯉꯥꯏꯌꯦ ꯑꯗꯨꯒ ꯈꯨꯟꯗ ꯆꯤꯡꯗ ꯑꯃ ꯑꯃꯗ ꯆꯠꯂꯦ ꯆꯠꯄꯗ ꯃꯔꯛꯇ ꯌꯥꯝꯅ ꯅꯨꯡꯉꯥꯏꯇꯕ ꯑꯋꯥꯕ ꯊꯦꯡꯅꯩꯌꯦ ꯑꯗꯨꯗꯤ ꯀꯥꯂꯦꯟ ꯑꯣꯏꯕꯅꯤꯅ ꯂꯦꯟꯏꯁꯂꯥꯏꯠ ꯑꯣꯏꯔꯒ ꯒꯥꯔꯤꯗ ꯆꯠꯄꯁꯨ ꯌꯥꯗꯕ ꯂꯥꯟꯕ ꯉꯝꯗꯕ ꯒꯥꯔꯤꯁꯦ ꯑꯗꯨꯒꯤ ꯈꯣꯡꯅ ꯀꯤꯂꯣꯃꯤꯇꯔ ꯀꯤꯂꯣꯃꯤꯇꯔ ꯑꯃꯒꯨꯝꯕ ꯆꯠꯄ ꯌꯥꯝ ꯋꯥꯅ ꯄꯣꯠ ꯆꯩꯁꯦ ꯄꯥꯏꯔꯒ ꯋꯥꯅ ꯆꯠꯂꯦ ꯑꯗꯨ ꯆꯠꯂꯒ ꯑꯗꯨ ꯂꯝꯕꯤ ꯐꯠꯇꯕꯗ ꯂꯥꯟꯊꯣꯛꯂꯒ ꯒꯥꯔꯤ ꯐꯪꯉꯦ ꯑꯩꯈꯣꯏꯁꯦ ꯑꯩꯁꯦ ꯒꯥꯔꯤ ꯐꯪꯂꯒ ꯑꯃꯨꯛ ꯒꯥꯔꯤꯗ ꯆꯠꯂꯦ ꯆꯠꯂꯒ ꯑꯍꯤꯡꯗ ꯌꯨꯝꯗ ꯌꯧꯔꯛꯑꯦ ꯑꯗꯨ ꯇ꯭ꯔꯥꯕꯦꯜꯂꯤꯡ ꯆꯠꯄꯁꯦ ꯅꯨꯤꯡꯉꯥꯏꯕꯁꯨ ꯐꯥꯎꯋꯤ ꯑꯋꯥꯕꯁꯨ ꯐꯥꯎꯋꯤ